ꯑꯅꯥ ꯂꯥꯏꯌꯦꯡꯒꯤ ꯑꯣꯏꯕ ꯏꯟꯁꯨꯔꯦꯟꯁꯇꯤ ꯂꯩꯖꯗꯦ ꯑꯗꯨꯃꯛꯄꯨ ꯕꯖꯥꯖ ꯑꯦꯂꯥꯌꯦꯟꯁꯀꯤ ꯏꯟꯁꯨꯔꯦꯟꯁ ꯑꯃꯗꯤ ꯌꯥꯎꯖꯩ ꯃꯁꯤꯒꯤ ꯏꯟꯁꯨꯔꯦꯟꯁ ꯑꯁꯤꯅ ꯑꯅꯥꯕ ꯑꯃꯗꯤ ꯑꯩꯒꯤ ꯈꯨꯗꯣꯡꯆꯥꯗꯕ ꯄ꯭ꯔꯣꯕ꯭ꯂꯦꯝ ꯑꯃ ꯊꯣꯛꯄꯗ ꯃꯇꯦꯡ ꯀꯌꯥ ꯑꯃ ꯄꯤꯈꯤ ꯃꯇꯝ ꯑꯃꯗ ꯑꯩꯒꯤ ꯏꯄꯨꯔꯣꯏꯕ ꯑꯁꯤ ꯀꯟꯅ ꯅꯥꯔꯛꯄꯗꯒꯤ ꯃꯅꯤꯄꯨꯔꯗ ꯃꯁꯤꯒꯤ ꯐꯦꯁꯤꯂꯤꯇꯤ ꯃꯥꯒꯤ ꯂꯥꯌꯦꯡ ꯑꯤꯁꯒꯤ ꯐꯦꯁꯤꯂꯤꯇꯤ ꯂꯩꯇꯕꯗꯒꯤ ꯑꯩꯍꯥꯛ ꯒꯨꯍꯥꯇꯤꯒꯤ ꯗꯤꯁꯄꯨꯔ ꯍꯣꯁꯄꯤꯇꯥꯜꯗ ꯆꯠꯆꯈꯤ ꯃꯗꯨꯗ ꯕꯖꯥꯖ ꯑꯦꯂꯥꯌꯦꯟꯁꯀꯤ ꯃꯈꯥꯗ ꯏꯟꯁꯨꯔꯦꯟꯁ ꯑꯁꯤꯒꯤ ꯃꯈꯥꯗ ꯑꯩꯅ ꯁꯦꯟꯊꯪ ꯈꯔ ꯂꯧꯊꯖꯔꯒ ꯑꯣꯄꯔꯦꯁꯟ ꯑꯗꯨ ꯁꯛꯁꯦꯟ ꯑꯣꯏꯗꯨꯅ ꯃꯥꯏ ꯄꯥꯛꯅ ꯍꯜꯂꯛꯈꯤ ꯃꯔꯝ ꯑꯗꯨꯅ ꯏꯟꯁꯨꯔꯦꯟꯁ ꯑꯁꯤ ꯑꯗꯨꯛꯀꯤ ꯃꯇꯤꯛ ꯐꯩ ꯍꯥꯏꯅ ꯑꯩꯅ ꯍꯥꯏꯖꯅꯤꯡꯉꯤ